ꯑꯩꯅ ꯍꯧꯖꯤꯛ ꯏꯕ ꯄꯥꯝꯕ ꯅꯨꯄꯤꯃꯆꯥ ꯑꯃꯒꯤ ꯀꯦꯟꯁꯔ ꯅꯥꯕ ꯑꯃꯗꯨꯒꯤ ꯋꯥꯔꯤꯅꯤ ꯑꯩꯅ ꯍꯧꯖꯤꯛ ꯏꯗꯣꯏꯁꯦ ꯅꯨꯄꯤꯃꯆꯥꯗꯣ ꯍꯣꯁꯄꯤꯇꯥꯜꯗ ꯀꯦꯟꯁꯔ ꯅꯥꯔꯒ ꯂꯩ ꯅꯨꯄꯤꯃꯆꯥꯗꯨ ꯂꯥꯌꯦꯡꯕ ꯉꯝꯗꯕꯤꯗ ꯃꯃꯥꯁꯤꯡꯒ ꯀꯦꯟꯁꯔ ꯅꯥꯔꯒ ꯍꯣꯁꯄꯤꯇꯥꯜꯗ ꯅꯨꯄꯤꯃꯆꯥꯗꯨ ꯂꯩ ꯅꯨꯄꯤꯃꯆꯥ ꯑꯗꯨ ꯍꯣꯁꯄꯤꯇꯥꯜꯗ ꯀꯦꯟꯁꯔ ꯅꯥꯔꯒ ꯂꯩ ꯍꯥꯏꯕ ꯃꯇꯝꯗ ꯑꯩꯈꯣꯏꯅ ꯇꯥꯕ ꯃꯇꯝꯗ ꯑꯩꯈꯣꯏ ꯅꯨꯄꯤꯃꯆꯥ ꯑꯗꯨ ꯍꯣꯁꯄꯤꯇꯥꯜꯗ ꯆꯠꯂꯒ ꯑꯩꯈꯣꯏ ꯌꯦꯡꯉꯤ ꯍꯣꯁꯄꯤꯇꯥꯜꯗ ꯑꯩꯈꯣꯏꯅ ꯅꯨꯄꯤꯃꯆꯥꯗꯨꯒꯤ ꯑꯆꯥ ꯑꯊꯛ ꯈꯔ ꯄꯨꯔꯒ ꯑꯩꯈꯣꯏ ꯅꯨꯄꯤꯃꯆꯥꯗꯨ ꯌꯦꯡꯕ ꯆꯠꯂꯤ ꯅꯨꯄꯤꯃꯆꯥ ꯑꯗꯨ ꯀꯦꯟꯁꯔ ꯅꯥꯔꯒ ꯂꯩꯕꯗꯨꯗ ꯃꯥꯗꯣ ꯋꯥꯈꯟ ꯌꯥꯝꯅ ꯅꯨꯡꯉꯥꯏꯇꯕꯤꯗ ꯏꯁꯨꯛ ꯁꯨꯛꯇꯅ ꯂꯩꯔꯝꯃꯤ ꯅꯨꯄꯤꯃꯆꯥꯗꯨꯒꯤ ꯃꯃꯥ ꯃꯄꯥꯗ ꯑꯩꯈꯣꯏꯅ ꯍꯪꯉꯤ ꯃꯥꯁꯦ ꯀꯃꯥꯏꯅ ꯇꯧꯔꯒ ꯅꯥꯈꯤꯕꯅꯣꯅ ꯍꯪꯉꯤ ꯑꯗꯨꯒ ꯑꯩꯈꯣꯏꯅ ꯅꯨꯄꯤꯃꯆꯥꯗꯨꯗ ꯋꯥꯈꯟ ꯅꯨꯡꯉꯥꯏꯍꯟꯅꯕ ꯋꯥꯔꯤ ꯃꯌꯥꯝ ꯂꯤꯔꯒ ꯑꯩꯈꯣꯏꯅ ꯂꯥꯛꯏ ꯅꯨꯄꯤꯃꯆꯥꯗꯨꯒꯤ ꯃꯔꯝꯗꯨ ꯌꯥꯝꯅ ꯅꯨꯡꯉꯥꯏꯇꯦ ꯑꯗꯨꯒ ꯑꯩꯈꯣꯏꯅ ꯍꯜꯂꯛꯄ ꯃꯇꯝꯗꯁꯨ ꯌꯥꯝꯅ ꯅꯨꯡꯉꯥꯏ ꯅꯨꯡꯉꯥꯏꯇꯅ ꯍꯜꯂꯛꯏ ꯅꯨꯄꯤꯃꯆꯥꯗꯨ ꯀꯦꯟꯁꯔ ꯅꯥꯕ ꯃꯇꯝꯗ ꯑꯩꯈꯣꯏꯅ ꯌꯥꯝꯅ ꯅꯨꯡꯉꯥꯏꯅ ꯋꯥꯔꯤ ꯂꯤꯔꯒ ꯑꯩꯈꯣꯏꯅ ꯌꯥꯝꯅ ꯂꯩꯍꯜꯂꯤ ꯅꯨꯄꯤꯃꯆꯥꯗꯨ ꯑꯩꯈꯣꯏꯅ ꯌꯦꯡꯕ ꯃꯇꯝꯗ ꯌꯥꯝꯅ ꯅꯨꯡꯉꯥꯏꯇꯦ ꯑꯩꯈꯣꯏꯅ ꯍꯣꯁꯄꯤꯇꯥꯜꯗ ꯆꯠꯂꯒ ꯅꯨꯄꯤꯃꯆꯥꯗꯨ ꯌꯦꯡꯉꯒ ꯑꯩꯈꯣꯏꯅ ꯍꯜꯂꯛꯏ ꯑꯗꯨꯒ ꯃꯃꯥꯅ ꯑꯩꯈꯣꯏꯗ ꯅꯣꯡꯃ ꯀꯣꯜ ꯇꯧꯔꯛꯏ ꯑꯕꯦ ꯅꯣꯏ ꯊꯣꯛꯂꯛꯑꯣ ꯂꯥꯛꯑꯣꯅ ꯍꯥꯏ ꯅꯣꯏ ꯂꯥꯛꯑꯗꯤ ꯑꯉꯥꯡꯁꯦ ꯈꯔ ꯅꯨꯡꯉꯥꯏꯖꯩ ꯍꯥꯏ ꯑꯗꯨꯒ ꯑꯩꯈꯣꯏꯁꯦ ꯑꯃꯨꯛꯀ ꯆꯠꯂꯤ ꯍꯣꯁꯄꯤꯇꯥꯜꯗ ꯆꯠꯄ ꯃꯇꯝꯗ ꯑꯩꯈꯣꯏ ꯑꯉꯥꯡ ꯅꯨꯄꯤꯃꯆꯥꯗꯨ ꯐꯖꯅ ꯌꯦꯡꯕꯤ ꯑꯩꯈꯣꯏꯅ ꯐꯖꯅ ꯀꯤꯌꯔ ꯇꯧꯕꯤ ꯑꯉꯥꯡꯗꯨꯒꯤ ꯃꯃꯥꯁꯨ ꯌꯦꯡꯕꯗ ꯌꯥꯝꯅ ꯍꯔꯥꯎꯖꯩ ꯑꯗꯨꯒ ꯑꯩꯈꯣꯏꯅ ꯅꯨꯄꯤꯃꯆꯥꯗꯨ ꯌꯥꯝꯅ ꯀꯤꯌꯔ ꯇꯧꯔꯒ ꯅꯨꯄꯤꯃꯆꯥꯗꯨ ꯑꯩꯈꯣꯏꯅ ꯃꯁꯥꯗꯣ ꯇꯦꯛꯈꯠꯍꯜꯂꯤ ꯃꯁꯥꯗꯨꯗ ꯑꯩꯈꯣꯏꯅ ꯅꯨꯄꯤꯃꯆꯥꯗꯨꯒꯤ ꯌꯥꯝꯅ ꯅꯨꯡꯉꯥꯏꯍꯜꯂꯤ ꯃꯥꯗꯣ ꯋꯥꯈꯟ ꯌꯥꯝꯅ ꯅꯨꯡꯉꯥꯏꯍꯜꯂꯤ ꯑꯩꯈꯣꯏꯅ ꯑꯩꯈꯣꯏ ꯃꯌꯥꯝ ꯆꯪꯗꯨꯅ ꯋꯥꯈꯟꯗꯣ ꯅꯨꯡꯉꯥꯏꯍꯜꯂꯤ ꯅꯨꯄꯤꯃꯆꯥꯗꯨ ꯑꯩꯈꯣꯏꯅ ꯀꯤꯌꯔ ꯇꯧꯔꯒ ꯑꯩꯈꯣꯏꯅ ꯃꯦꯗꯤꯁꯤꯟ ꯀꯩꯀꯩ ꯄꯤꯔꯒ ꯑꯩꯈꯣꯏ ꯅꯨꯄꯤꯃꯆꯥꯗꯨ ꯃꯁꯥꯗꯣ ꯇꯦꯛꯈꯠꯍꯜꯂꯤ ꯀꯦꯟꯁꯔ ꯅꯥꯔꯤꯕ ꯅꯨꯄꯤꯃꯆꯥꯗꯨ ꯌꯦꯡꯕꯗ ꯌꯥꯝꯅ ꯅꯨꯡꯉꯥꯏꯈꯤꯗꯦ ꯑꯗꯨꯅ ꯃꯃꯥ ꯃꯄꯥꯗꯨꯁꯨ ꯑꯩꯈꯣꯏꯅ ꯌꯥꯝꯅ ꯍꯔꯥꯎꯍꯜꯂꯤ ꯑꯁꯨꯃꯥꯏꯅ ꯇꯧꯔꯒ ꯑꯩꯈꯣꯏ ꯍꯣꯁꯄꯤꯇꯥꯜꯗ ꯆꯠꯇꯨꯅ ꯅꯨꯄꯤꯃꯆꯥ ꯀꯦꯟꯁꯔ ꯅꯥꯕꯗꯨ ꯑꯩꯈꯣꯏꯅ ꯌꯦꯡꯕ ꯆꯠꯂꯤ